ꯍꯜꯂꯣ ꯑꯣ ꯍꯣꯏ ꯅꯣꯏ ꯑꯣ ꯑꯗꯨ ꯀꯔꯤ ꯇꯧꯈ꯭ꯔꯦ ꯑꯗꯨꯗꯤ ꯀꯔꯤ ꯀꯔꯤ ꯍꯥꯔꯠꯀꯤ ꯄꯦꯁꯦꯟꯂꯥ ꯑꯣꯏꯕ꯭ꯔꯣ ꯅꯪꯒꯤ ꯃꯤꯡꯁꯤ ꯀꯅꯥ ꯀꯧꯕ꯭ꯔꯣ ꯅꯪꯒꯤ ꯃꯤꯡ ꯅꯪꯒꯤ ꯃꯤꯡ ꯑꯣ ꯅꯪꯒꯤ ꯗꯇꯥ ꯆꯦꯛ ꯆꯦꯛ ꯇꯧꯈꯤꯒꯦ ꯅꯪꯁꯤ ꯅꯪꯒꯤ ꯅꯪꯒꯤ ꯑꯦꯖ ꯀꯌꯥꯔ

ꯏꯄꯥꯒꯤ ꯃꯤꯡꯗꯤ ꯅꯪꯒꯤ ꯅꯪꯒꯤ ꯏꯄꯥꯒꯤ ꯃꯤꯡ ꯀꯅꯥꯅꯣ

ꯑꯣ ꯑꯩꯗꯤ ꯑꯗꯨꯗꯤ ꯑꯩ ꯗꯇꯥ ꯆꯦꯛ ꯇꯧꯈꯤꯒꯦꯀꯣ ꯑꯣ ꯑꯣ ꯂꯩꯔꯦ ꯅꯪꯗꯨ ꯐꯥꯁ ꯐꯨꯗꯒꯨꯝꯕ ꯆꯥꯒꯅꯨ ꯆꯧ ꯃꯣꯃꯣ ꯄꯤꯖꯥ ꯐ꯭ꯔꯥꯦꯟꯁ ꯐ꯭ꯔꯥꯏꯁ ꯑꯥꯏꯁ ꯀ꯭ꯔꯤꯝ ꯑꯣꯛ ꯒꯤꯜꯁ ꯑꯗꯨꯒꯨꯝꯕ ꯀꯔꯤꯁꯨ ꯆꯥꯒꯅꯨ ꯒ꯭ꯌꯥꯟ ꯇꯥꯔꯕ꯭ꯔꯥ ꯍꯣꯏ ꯑꯦꯟꯁꯥꯡ ꯅꯥꯄꯤ ꯆꯥꯕ ꯌꯥꯏ ꯑꯗꯨꯗꯨꯅ ꯑꯗꯨ ꯑꯗꯨꯗ ꯈ꯭ꯋꯥꯏꯗꯒꯤ ꯐꯩ ꯌꯥꯗꯦ ꯑꯗꯨꯒꯨꯝꯕꯁꯨ ꯗꯥꯏꯔꯤ ꯄ꯭ꯔꯗꯛꯒꯨꯝꯕ ꯆꯣꯀ꯭ꯂꯦꯠꯀꯨꯝꯕ ꯀꯔꯤꯁꯨ ꯆꯥꯒꯅꯨ ꯑꯦ ꯑꯦ ꯆꯣ